ꯃꯁꯤ ꯂꯝꯖꯤꯡꯕ ꯀꯦꯕ ꯁꯔꯚꯤꯁꯇꯨ ꯅꯠꯇ꯭ꯔꯣ ꯑꯩ ꯅꯈꯣꯏꯒꯤ ꯔꯤꯒꯨꯂꯔ ꯀꯥꯎꯟꯇꯔꯅꯦ ꯅꯈꯣꯏꯒꯤ ꯁꯔꯚꯤꯁꯁꯦ ꯑꯩꯅ ꯌꯥꯝꯅ ꯄꯥꯝꯖꯩ ꯑꯗꯨꯕꯨ ꯑꯗꯨꯝ ꯕꯨꯛꯇꯤ ꯇꯧꯖꯕꯅꯦ ꯏꯃꯨꯡ ꯃꯅꯨꯡ ꯑꯃꯗꯤ ꯐ꯭ꯔꯦꯟ ꯁꯥꯔꯀꯜꯁꯤꯡꯗ ꯑꯩꯅ ꯕꯨꯛ ꯇꯧꯕꯗ ꯗꯤꯁꯀꯥꯎꯟꯠ ꯄꯤꯔꯣꯏꯗ꯭ꯔꯣ ꯅꯈꯣꯏꯒꯤ ꯀꯦꯕꯁꯦ ꯕꯨꯛ ꯑꯗꯨꯝ ꯇꯧꯕꯤꯕꯅꯦ ꯑꯩꯒꯤ ꯌꯦꯡꯂꯒ ꯄ꯭ꯔꯥꯏꯁ ꯇꯥꯕꯤꯌꯨ ꯑꯩꯅꯁꯨ ꯃꯤꯌꯥꯝꯗ ꯑꯃꯁꯨꯡ ꯅꯈꯣꯏꯒꯤ ꯐꯖꯔꯕ ꯁꯔꯚꯤꯁꯁꯤꯡ ꯐꯖꯩ ꯍꯥꯏꯅ ꯍꯥꯏꯕꯤꯕꯅꯦ ꯑꯗꯨꯅ ꯄꯩꯁꯥ ꯇꯥꯕꯤꯌꯨ